ꯎꯆꯦꯛ ꯌꯦꯡꯂꯤꯉꯩꯗ ꯑꯩꯅ ꯎꯈꯤꯕ ꯈ꯭ꯋꯥꯏꯗꯒꯤ ꯃꯃꯥꯡꯗ ꯎꯈꯤꯗ꯭ꯔꯤꯕ ꯎꯆꯦꯛ ꯑꯗꯨꯗꯤ ꯎꯔꯣꯛꯅꯤ ꯎꯆꯦꯛ ꯑꯁꯤ ꯄꯥꯏꯔꯛꯄ ꯃꯇꯝꯗ ꯑꯩꯅ ꯌꯥꯝꯅ ꯐꯖꯅ ꯊꯋꯥꯏ ꯇꯥꯅ ꯌꯦꯡꯈꯤ ꯎꯆꯦꯛ ꯑꯁꯤ ꯌꯥꯝꯅ ꯐꯖꯕ ꯎꯆꯦꯛ ꯑꯃ ꯑꯣꯏꯔꯝꯃꯤ ꯃꯈꯣꯡꯁꯨ ꯌꯥꯝꯅ ꯁꯥꯡꯕ ꯎꯆꯦꯛ ꯑꯃ ꯑꯣꯏꯔꯝꯃꯤ ꯑꯉꯧꯕ ꯃꯆꯨꯅꯤ ꯃꯁꯤ ꯃꯥꯒꯤ ꯃꯆꯤꯟ ꯑꯗꯨꯁꯨ ꯌꯥꯝꯅ ꯁꯥꯡꯂꯝꯃꯤ ꯑꯗꯨꯕꯨ ꯑꯩꯅ ꯌꯦꯡꯅ ꯌꯦꯡꯅ ꯁꯨꯝ ꯄꯥꯏꯈꯤꯕꯅ ꯑꯗꯨꯝꯃꯛ ꯎꯕ ꯐꯪꯈꯤꯗ꯭ꯔꯦ